ꯄꯨꯔꯥ ꯍꯥꯏꯗꯤ ꯉꯥꯗꯨꯒꯤ ꯀꯩꯅꯣꯗꯨꯗ ꯑꯩꯈꯣꯏꯒꯤ ꯄꯨꯛꯅꯤꯡꯁꯦ ꯂꯣꯏ ꯂꯨꯞꯄꯅꯤ ꯑꯗꯒꯤꯗꯤ ꯋꯥꯈꯜ ꯀꯔꯤ ꯀꯔꯤ ꯉꯁꯥꯏꯒꯤ ꯌꯨꯝ ꯌꯨꯝꯗ ꯆꯔꯥꯡꯅꯕ ꯈꯣꯏꯔꯥꯡꯅꯕ ꯅꯨꯡꯉꯥꯏꯇꯕ ꯃꯌꯥꯝ ꯂꯩꯕꯗꯣ ꯑꯗꯨꯒꯁꯨ ꯂꯣꯏ ꯀꯣꯛꯑꯅꯤ ꯑꯗꯒꯤꯗꯤ ꯉꯥꯗꯣ ꯂꯥꯛꯄꯒꯤ ꯀꯩꯅꯣ ꯑꯃꯗ ꯑꯩꯈꯣꯏ ꯑꯩꯈꯣꯏꯅ ꯊꯔꯨꯝ ꯇꯧꯕꯗꯣ ꯑꯗꯨꯗ ꯄꯨꯛꯅꯤꯡꯁꯦ ꯂꯣꯏ ꯂꯨꯞꯁꯟꯈ꯭ꯔꯅꯤ ꯑꯗꯩꯗꯤ ꯉꯥꯗꯨꯅ ꯀꯛ ꯀꯛꯀ ꯏꯜꯂꯛꯄ ꯃꯇꯝꯗ ꯉꯥꯗꯣ ꯆꯤꯡꯉꯛꯄ ꯃꯇꯝꯗ ꯌꯥꯝ ꯅꯨꯡꯉꯥꯏꯖꯕ ꯍꯥꯏ ꯇꯥꯔꯦ ꯑꯗꯨꯒꯨꯝꯕ ꯋꯥꯈꯜ ꯃꯌꯥꯝ ꯑꯃ ꯂꯩ ꯑꯗꯨꯅꯤ ꯑꯩꯈꯣꯏꯅ ꯁꯨꯃꯥꯏꯅ ꯏꯁꯤꯡ ꯏꯁꯤꯡ ꯑꯆꯧꯕ ꯍꯥꯏꯕꯗꯤ ꯄꯥꯠꯀꯨꯝꯕ ꯇꯨꯔꯦꯜꯒꯨꯝꯕꯗ ꯑꯗꯨꯃꯥꯏ ꯆꯠꯂꯒ ꯃꯌꯥꯝ ꯇꯧꯔꯤꯗꯣ ꯏꯟ ꯆꯤꯡꯕꯤ ꯍꯥꯏꯔꯁꯨ ꯑꯗꯒꯤ ꯃꯣꯏꯅ ꯉꯥ ꯑꯃꯅꯤꯒ ꯂꯥꯛꯄ ꯃꯇꯝꯗ ꯍꯥꯏꯗꯤ ꯋꯥꯈꯜꯗꯨꯗ ꯄꯨꯔꯥ ꯄꯨꯛꯅꯤꯡ ꯆꯪ ꯂꯨꯞꯄꯒ ꯅꯨꯡꯉꯥꯏꯖꯕ ꯍꯥꯏꯕ ꯇꯥꯔꯦ ꯑꯗꯨꯅ ꯁꯨꯝ ꯑꯍꯥꯡꯕ ꯃꯐꯝꯗ ꯆꯠꯄ ꯑꯗꯒꯤ ꯄꯣꯊꯥꯐꯝ ꯈꯪꯗꯕ ꯋꯥꯈꯜꯒꯨꯝꯕ ꯄꯣꯊꯥꯕ ꯐꯪꯕ ꯁꯤꯒꯨꯝꯕꯁꯤꯅ ꯌꯥꯝ ꯅꯨꯡꯉꯥꯏꯅ ꯄꯥꯝꯖꯕꯗꯣ